ꯍꯣꯏ ꯑꯩꯈꯣꯏꯒꯤꯁꯦ ꯑꯩꯈꯣꯏꯒꯤ ꯑꯌꯥꯝꯕ ꯆꯤꯡꯃꯤꯗꯤ ꯑꯩꯈꯣꯏꯅ ꯐꯤ ꯐꯅꯦꯛ ꯁꯥꯏ ꯈ꯭ꯋꯥꯏꯗꯒꯤ ꯐꯅꯦꯛ ꯁꯥꯕꯁꯦ ꯈ꯭ꯋꯥꯏꯗꯒꯤ ꯑꯇꯥꯡꯕꯁꯦ ꯑꯩꯈꯣꯏ ꯂꯤꯁꯤꯡ ꯇꯔꯥ ꯃꯉꯥ ꯐꯥꯎꯕꯒꯤ ꯂꯩ ꯃꯗꯨꯗꯤ ꯊꯥ ꯑꯍꯨꯝꯒꯨꯝꯕ ꯆꯪꯉꯤ ꯑꯗꯨꯗꯤ ꯃꯃꯟꯁꯨ ꯇꯥꯡꯉꯤ ꯑꯗꯨꯅ ꯈ꯭ꯋꯥꯏꯗꯒꯤ ꯐꯖꯕ ꯑꯗꯨ ꯑꯣꯏꯔꯦ ꯑꯗꯨꯅ ꯁꯥꯕ ꯃꯇꯝꯗ ꯐꯤꯖꯣꯜ ꯑꯗꯨ ꯁꯥꯕ ꯃꯇꯝꯗ ꯊꯥ ꯑꯍꯨꯝ ꯆꯪꯕꯁꯨ ꯌꯥꯎꯋꯦ ꯊꯥ ꯑꯃ ꯆꯪꯕꯁꯨ ꯌꯥꯎꯋꯦ ꯍꯞꯇꯥ ꯑꯅꯤ ꯆꯪꯕꯁꯨ ꯌꯥꯎꯋꯦ ꯑꯗꯨꯃꯥꯏꯅ ꯇꯧꯋꯦ ꯑꯩꯈꯣꯏꯒꯤꯁꯦ